ꯑꯩꯒꯤ ꯍꯧꯔꯤꯕ ꯑꯩꯒꯤ ꯒꯥꯔꯗꯦꯅꯤꯡꯗ ꯍꯧꯔꯤꯕ ꯂꯩ ꯄꯥꯝꯕꯤ ꯈꯨꯗꯤꯡꯃꯛꯀꯤ ꯑꯩꯅ ꯁꯤꯖꯤꯟꯅꯕ ꯈꯨꯠꯂꯥꯏꯁꯤꯡ ꯑꯁꯤꯗꯤ ꯂꯩ ꯑꯗꯨ ꯂꯩ ꯑꯁꯤ ꯊꯥꯅꯕ ꯃꯇꯝꯗ ꯂꯩꯕꯥꯛ ꯆꯪꯉꯤꯀꯣ ꯂꯩꯕꯥꯛ ꯆꯪꯕꯁꯦ ꯂꯩꯕꯥꯛ ꯀꯣꯠꯅꯕꯒꯤꯗꯃꯛꯇ ꯌꯣꯠꯄꯥꯛ ꯃꯆꯥꯒꯨꯝꯕ ꯁꯤꯖꯟꯅꯩ ꯀꯥꯇꯤ ꯁꯤꯖꯟꯅꯩ ꯌꯣꯠꯄꯥꯛ ꯃꯆꯥ ꯁꯤꯖꯟꯅꯩꯁꯤꯅ ꯀꯔꯤ ꯂꯩ ꯊꯥꯕ ꯊꯥꯅꯕ ꯄꯣꯠꯅꯤꯅ ꯂꯩꯕꯥꯛ ꯌꯥꯎꯗꯕ ꯌꯥꯗꯕꯅꯤꯅ ꯂꯩꯕꯥꯛ ꯑꯁꯤ ꯀꯣꯠꯅꯕ ꯂꯩꯕꯥꯛ ꯑꯁꯤ ꯂꯧꯅꯕ ꯀꯣꯠꯅꯕꯅꯤ ꯑꯗꯨꯒ ꯀꯥꯇꯤ ꯑꯃꯁꯨ ꯁꯤꯖꯟꯅꯩ ꯀꯥꯇꯤ ꯁꯤꯖꯟꯅꯔꯤꯁꯤꯅ ꯀꯔꯤꯒꯤ ꯂꯩꯒꯤ ꯑꯍꯦꯟꯕ ꯁꯔꯨꯛ ꯃꯥꯒꯤ ꯂꯩꯁꯤꯡ ꯑꯁꯤꯗ ꯄꯠꯂꯛꯄ ꯄꯥꯝꯕꯤꯁꯤꯡ ꯑꯁꯤꯗ ꯄꯠꯂꯛꯄ ꯄꯣꯠꯁꯛ ꯁꯤꯡ ꯑꯗꯣ ꯑꯩꯈꯣꯏꯅ ꯃꯆꯥ ꯃꯆꯥ ꯑꯣꯏꯅ ꯀꯛꯅꯕꯒꯤꯗꯃꯛꯇ ꯀꯥꯇꯤ ꯃꯆꯥ ꯑꯃꯁꯨ ꯁꯤꯖꯟꯅꯩ ꯑꯗꯨꯒ ꯃꯔꯨ ꯑꯣꯏꯅ ꯏꯁꯤꯡ ꯆꯪꯗꯕ ꯌꯥꯗꯦ ꯏꯁꯤꯡ ꯑꯁꯤ ꯆꯥꯏꯅꯕꯒꯤꯗꯃꯛꯇ ꯑꯩꯈꯣꯏꯅ ꯄꯦꯔꯦ ꯃꯆꯥ ꯃꯆꯥꯁꯨ ꯁꯤꯖꯟꯅꯩ ꯍꯥꯏꯕꯗꯤ ꯏꯁꯤꯡ ꯌꯥꯝꯅ ꯍꯦꯟꯖꯟꯅ ꯀꯩꯅꯣ ꯆꯥꯏꯔꯒꯗꯤ ꯂꯩꯕꯥꯛ ꯑꯗꯨ ꯆꯣꯠ ꯆꯣꯠ ꯂꯥꯎꯔꯒ ꯂꯩꯇꯅꯕꯒꯤꯗꯃꯛꯇ ꯑꯩꯈꯣꯏꯅ ꯌꯥꯝꯅ ꯏꯁꯤꯡ ꯌꯥꯝꯅ ꯇꯥꯗꯕ ꯈꯤꯇꯪ ꯏꯁꯤꯡ ꯌꯥꯝꯅ ꯇꯥꯗꯕ ꯃꯈꯨꯟ ꯌꯥꯝꯅ ꯍꯨꯠꯇꯕ ꯄꯦꯔꯦ ꯃꯆꯥꯒꯨꯝꯕ ꯁꯤꯖꯟꯅꯩ ꯑꯩꯅ ꯁꯤꯖꯟꯅꯔꯤꯕ ꯃꯔꯝꯁꯤꯗꯤ ꯑꯩꯅ ꯑꯩꯒꯤ ꯒꯥꯔꯗꯦꯅꯤꯡ ꯒꯥꯔꯗꯦꯟꯗ ꯍꯧꯔꯤꯕ ꯂꯩ ꯑꯁꯤ ꯐꯖꯕ ꯄꯠꯇꯕ ꯁꯤꯗꯕ ꯀꯌꯥ ꯃꯔꯨꯝ ꯑꯁꯤ ꯊꯣꯛꯇꯅꯕꯒꯤꯗꯃꯛꯇ ꯑꯩꯅ ꯆꯦꯛꯁꯤꯟꯅ ꯈꯨꯠꯂꯥꯏꯁꯤꯡ ꯑꯁꯤ ꯁꯤꯖꯤꯟꯅꯔꯒ ꯑꯩꯒꯤ ꯒꯥꯔꯗꯦꯟꯗ ꯍꯧꯔꯤꯕ ꯄꯥꯝꯕꯤꯁꯤꯡ ꯑꯁꯤ ꯑꯩꯅ ꯁꯦꯝꯒꯠꯆꯕꯅꯤ